ꯇꯁꯦꯡꯅ ꯃꯅꯤꯄꯨꯔꯗ ꯍꯥꯏꯗꯤ ꯍꯣꯝꯂꯦꯁ ꯐꯦꯃꯤꯂꯤ ꯂꯩꯕꯒꯤ ꯄ꯭ꯔꯣꯕ꯭ꯂꯦꯝ ꯑꯁꯤ ꯑꯩꯈꯣꯏꯒꯤ ꯃꯤꯠꯃꯥꯡꯗ ꯎꯕ ꯐꯪꯗ꯭ꯔꯤ ꯑꯗꯨꯗꯨꯒ ꯊꯧꯕꯥꯜ ꯖꯤꯂꯥꯗ ꯌꯥꯝꯅ ꯑꯦꯛꯇꯤꯞ ꯑꯣꯏꯔꯤꯕ ꯗꯤꯕꯂꯞꯃꯦꯟ ꯀ꯭ꯂꯕ ꯑꯃꯗꯤ ꯃꯩꯔꯥ ꯄꯥꯏꯕꯤ ꯑꯁꯤ ꯑꯩꯈꯣꯏ ꯊꯧꯕꯥꯜ ꯖꯤꯂꯥꯗ ꯈ꯭ꯋꯥꯏꯗꯒꯤ ꯗꯤꯕꯂꯞꯃꯦꯟ ꯑꯣꯏꯔꯤꯕ ꯍꯥꯏꯗꯤ ꯑꯣꯔꯒꯅꯥꯏꯖꯦꯁꯟ ꯑꯣꯔ ꯁꯣꯁꯥꯏꯇꯤꯁ ꯑꯃꯅꯦ ꯍꯥꯏꯅ ꯍꯥꯏꯖꯒꯦ ꯃꯈꯣꯏꯁꯤꯡ ꯑꯁꯤꯅ ꯀꯌꯥ ꯌꯥꯝꯅ ꯑꯩꯈꯣꯏꯗ ꯄꯣꯖꯤꯇꯤꯞ ꯏꯝꯄꯦꯛ ꯄꯤꯒꯦ ꯍꯥꯏꯕ ꯀꯥꯟꯗꯗꯤ ꯍꯥꯏꯗꯤ ꯏꯪꯈꯠꯂꯛꯂꯤꯕ ꯑꯉꯥꯡꯁꯤꯡ ꯁꯥꯇ꯭ꯔ ꯅꯍꯥꯔꯣꯜꯁꯤꯡꯗ ꯍꯥꯏꯗꯤ ꯃꯌꯥꯏ ꯀꯥꯕ ꯅꯤꯁꯥ ꯁꯤꯖꯤꯟꯅꯍꯟꯗꯕ ꯑꯃꯗꯤ ꯍꯥꯏꯗꯤ ꯃꯇꯝ ꯅꯠꯇꯅ ꯆꯠꯊꯣꯛ ꯈꯣꯠꯇꯣꯛꯄ ꯇꯧꯕ ꯃꯇꯝꯗ ꯑꯩꯈꯣꯏꯗ ꯍꯥꯏꯗꯤ ꯏꯁꯥꯗ ꯅꯨꯡꯉꯥꯏꯅ ꯍꯥꯏꯗꯤ ꯐꯥꯏꯟ ꯑꯣꯏꯅ ꯆꯠꯄ ꯉꯝꯕꯗꯨ ꯑꯩꯈꯣꯏꯒꯤ ꯁꯣꯁꯥꯏꯇꯤ ꯑꯁꯤꯗ ꯍꯥꯏꯗꯤ ꯃꯩꯔꯥ ꯄꯥꯏꯕꯤ ꯑꯃꯗꯤ ꯁꯣꯁꯦꯜ ꯗꯤꯕꯂꯞꯃꯦꯟ ꯀ꯭ꯂꯕꯁꯤꯡꯅ ꯄꯤꯕꯤ